ꯁꯥꯎꯔꯝꯕ ꯃꯌꯥꯝꯗꯨꯁꯨ ꯂꯣꯏꯅ ꯀꯣꯛꯍꯜꯂꯤ ꯏꯁꯩꯗꯨꯅ ꯇꯥꯕ ꯃꯇꯝꯗ ꯊꯕꯛ ꯇꯧꯅ ꯇꯧꯅ ꯇꯥꯕ ꯃꯇꯝꯗꯁꯨ ꯏꯁꯩ ꯇꯥꯕꯗꯨꯅ ꯊꯕꯛꯇꯁꯨ ꯖꯔ ꯖꯔ ꯆꯠꯍꯜꯂꯤ ꯏꯁꯩ ꯇꯥꯕꯁꯤꯅ ꯑꯩꯈꯣꯏꯗ ꯑꯁꯨꯛꯀꯤ ꯃꯇꯤꯛ ꯏꯁꯥꯗ ꯋꯥꯔꯝꯕ ꯈꯣꯠꯂꯝꯕ ꯂꯣꯏꯅ ꯀꯣꯛꯍꯜꯂꯤ ꯏꯁꯩꯁꯤ ꯔꯦꯗꯤꯌꯣ ꯇꯥꯕ ꯃꯇꯝꯗ ꯍꯥꯟꯅꯗꯤ ꯌꯥꯝꯅ ꯔꯦꯗꯤꯌꯣꯗ ꯇꯥꯕ ꯃꯇꯝꯗꯗꯤ ꯇꯥꯅꯤꯡꯕ ꯃꯇꯝꯗ ꯇꯥꯕ ꯐꯪꯉꯝꯗꯦ ꯍꯧꯖꯤꯛꯇꯤ ꯆꯥꯎꯈꯠꯂꯛꯄꯒꯤ ꯃꯇꯨꯡ ꯏꯟꯅ ꯇꯥꯅꯤꯡꯕ ꯃꯇꯝꯗ ꯇꯥꯕ ꯐꯪꯍꯜꯂꯦ

ꯏꯁꯩ ꯇꯥꯕ ꯍꯥꯏꯕꯁꯦ ꯑꯩꯈꯣꯏꯒꯤ ꯋꯥꯈꯟꯗ ꯌꯥꯝꯅ ꯅꯨꯡꯉꯥꯏꯕ ꯄꯣꯛꯍꯜꯂꯤ ꯏꯁꯩꯁꯤꯅ ꯏꯁꯩ ꯇꯥꯕꯅ ꯑꯩꯈꯣꯏꯗ ꯍꯛꯆꯥꯡꯁꯤ ꯇꯦꯛꯈꯠꯍꯜꯂꯤ ꯑꯗꯨꯅ ꯌꯥꯝꯅ ꯅꯨꯡꯉꯥꯏ